ꯍꯂꯣ ꯑꯣ ꯑꯣ ꯃꯥꯅꯦ ꯀꯔꯤ ꯑꯣ ꯑꯣ

ꯑꯣ ꯑꯗꯨ ꯑꯗꯨ ꯑꯣꯏꯔꯗꯤ ꯅꯪꯒꯤ ꯍꯨꯏꯗꯨ ꯁꯤꯗ ꯄꯨꯔꯛꯑꯒ ꯇꯦꯁ ꯀꯩꯀꯥ ꯇꯧꯊꯣꯛꯂꯒ ꯍꯤꯗꯥꯛ ꯊꯥꯗꯗꯤ ꯌꯥꯔꯣꯏ

ꯑꯩꯈꯣꯏ ꯀꯩꯅꯣ ꯀꯣꯝꯂꯥꯊꯥꯕꯤꯒꯤ ꯁꯦꯝꯀꯣ ꯀꯣꯂꯦꯖ ꯃꯅꯥꯛꯇ ꯚꯦꯠꯀꯤ ꯐꯥꯔꯃꯥꯁꯤ ꯑꯃ ꯂꯩꯕꯗꯣ ꯁꯦꯝꯀꯣꯒꯤ ꯑꯣꯄꯣꯖꯤꯠꯃꯛꯇ ꯑꯣ ꯍꯣꯏ ꯃꯥꯅꯦ ꯃꯥꯅꯦ ꯎꯝ ꯎꯝ ꯍꯣꯏ ꯑꯣ